ꯅꯨꯄꯤꯁꯤꯡꯅ ꯅꯨꯡꯇꯤꯒꯤ ꯊꯦꯡꯅꯔꯤꯕ ꯈꯨꯗꯣꯡꯆꯥꯗꯕꯁꯤꯡ ꯍꯥꯏꯔꯒꯗꯤ ꯃꯌꯨꯝꯗ ꯃꯄꯨꯔꯣꯏꯕꯁꯤꯡꯅ ꯃꯄꯨꯔꯣꯏꯕꯗꯨꯅ ꯅꯤꯁꯥ ꯆꯥꯕ ꯑꯣꯏꯔꯒꯗꯤ ꯃꯤꯌꯣꯠ ꯃꯥꯒꯤ ꯅꯨꯄꯤꯗ ꯅꯩꯕꯤꯕ ꯑꯗꯨꯒ ꯑꯣꯠꯄꯤ ꯅꯩꯕꯤꯕ ꯑꯗꯨꯝꯕ ꯇꯧꯕꯤ ꯁꯥꯔꯚꯤꯁ ꯇꯧꯕꯗꯁꯨ ꯃꯥꯒꯤ ꯅꯨꯄꯥꯗꯨꯅ ꯌꯥꯗ꯭ꯔꯒꯗꯤ ꯇꯧꯗꯦ ꯑꯗꯨꯒ ꯂꯥꯏꯔꯤꯛ ꯂꯥꯏꯁꯨ ꯇꯝꯕꯗꯁꯨ ꯃꯌꯨꯝ ꯄꯥꯜꯂꯒꯗꯤ ꯑꯇꯣꯞꯄ ꯃꯥꯒꯤ ꯅꯨꯄꯥꯗꯨꯅ ꯌꯥꯗ꯭ꯔꯒꯗꯤ ꯑꯋꯥꯡꯕ ꯃꯍꯩ ꯃꯁꯤꯡ ꯇꯝꯕ ꯑꯃꯁꯨꯡ ꯂꯥꯏꯔꯤꯛ ꯇꯝꯕꯗꯁꯨ ꯌꯥꯗꯦ ꯑꯗꯨꯒ ꯃꯃꯥꯡꯉꯩꯒꯤ ꯃꯇꯝꯗꯗꯤ ꯅꯨꯄꯤꯁꯤꯡꯁꯤ ꯃꯥꯒꯤ ꯃꯋꯥ ꯁꯤꯈ꯭ꯔꯕꯗꯤ ꯃꯌꯥꯝ ꯆꯪꯗꯨꯅ ꯅꯨꯄꯤꯗꯨ ꯃꯩ ꯊꯥꯕꯒꯤ ꯆꯠꯅꯔꯝꯃꯤ ꯍꯧꯖꯤꯛ ꯃꯇꯝꯗꯗꯤ ꯑꯗꯨꯒꯨꯝꯕ ꯊꯕꯛ ꯊꯑꯣꯡꯁꯤꯡ ꯑꯗꯨ ꯑꯃꯐꯧ ꯆꯠꯅꯗ꯭ꯔꯦ ꯑꯍꯣꯡꯕ ꯅꯥꯏꯔꯛꯂꯦ ꯑꯗꯨꯒ ꯅꯨꯄꯤ ꯅꯨꯄꯥ ꯅꯨꯄꯤ ꯅꯨꯄꯥꯒꯤ ꯈꯨꯗꯣꯡꯆꯥꯕꯁꯤ ꯆꯞ ꯃꯥꯟꯅꯩ ꯍꯥꯏꯕꯁꯤ ꯑꯩꯒꯤ ꯃꯣꯠꯇꯗꯤ ꯃꯥꯟꯅꯗꯦ ꯍꯥꯏꯅ ꯈꯜꯂꯤ ꯍꯥꯏꯕꯗꯤ ꯌꯥꯅꯤꯡꯗꯦ ꯍꯥꯏꯕꯅꯤ